ꯑꯩꯅ ꯁꯥꯖꯈꯤꯕ ꯔꯥꯅꯤ ꯐꯤ ꯑꯗꯣ ꯑꯩꯈꯣꯏꯒꯤ ꯁꯉꯥꯏ ꯐꯦꯁꯇꯤꯚꯦꯜꯒꯤ ꯁꯤꯗ ꯑꯩꯅ ꯄꯨꯊꯣꯛꯆꯔꯒ ꯌꯣꯟꯕ ꯃꯇꯝꯗ ꯍꯤꯟꯗꯤ ꯐꯤꯂꯝꯒꯤ ꯑꯦꯛꯇ꯭ꯔꯦꯁ ꯑꯃꯈꯛꯅ ꯑꯩꯒꯤ ꯔꯥꯅꯤ ꯐꯤ ꯑꯗꯣ ꯃꯉꯣꯟꯗ ꯏꯜꯂꯒ ꯐꯅꯦꯛ ꯐꯤ ꯁꯦꯠꯂꯒ ꯐꯤꯗꯨ ꯏꯜꯂꯒ ꯄ꯭ꯔꯃꯣꯠ ꯇꯧꯕꯤꯈꯤ ꯁꯤꯒꯤ ꯃꯁꯦ ꯍꯥꯏꯖꯔꯤ